ꯂꯥꯛ ꯑꯃꯒ ꯂꯤꯁꯤꯡ ꯇꯔꯥꯅꯤꯊꯣꯏ ꯂꯥꯛ ꯃꯔꯤꯒ ꯂꯤꯁꯤꯡ ꯀꯨꯟꯅꯤꯊꯣꯏ ꯂꯥꯛ ꯇꯔꯦꯠꯀ ꯂꯤꯁꯤꯡ ꯃꯔꯤꯒ ꯆꯥꯃ ꯇꯔꯥ ꯂꯥꯛ ꯇꯔꯨꯛꯀ ꯂꯤꯁꯤꯡ ꯃꯔꯤꯒ ꯆꯥꯝꯃ ꯃꯔꯐꯨꯅꯤꯊꯣꯏ ꯂꯥꯛ ꯃꯥꯄꯟꯒ ꯂꯤꯁꯤꯡ ꯀꯨꯟꯃꯔꯤꯒ ꯆꯥꯃ꯭ꯔꯤ ꯀꯨꯟꯃꯔꯤ